ꯑꯩꯈꯣꯏꯅ ꯁ꯭ꯄꯣꯔꯠꯁꯀꯤ ꯃꯔꯨꯑꯣꯏꯅ ꯑꯩꯈꯣꯏꯅ ꯇꯦꯛꯅꯣꯂꯣꯖꯤꯒꯤ ꯏ ꯏꯀ꯭ꯋꯤꯝꯃꯦꯟ ꯃꯌꯥꯝ ꯑꯃ ꯂꯥꯛꯄꯗꯒꯤ ꯑꯩꯈꯣꯏꯅ ꯁ꯭ꯄꯣꯔꯠꯁꯀꯤ ꯑꯩꯈꯣꯏꯒꯤ ꯌꯥꯝꯅ ꯁꯥꯟꯅꯕꯗꯨ ꯑꯩꯈꯣꯏꯒꯤ ꯅꯨꯡꯉꯥꯏꯍꯟꯕ ꯑꯗꯨꯒ ꯍꯥꯏꯔꯤꯕ ꯁ꯭ꯄꯣꯔꯠꯁ ꯑꯃ ꯀꯩꯅꯣꯝꯃ ꯁꯥꯟꯅꯕ ꯃꯇꯝꯗ ꯑꯩꯈꯣꯏꯅ ꯏꯟꯖꯨꯔꯤ ꯍꯥꯏꯗꯤ ꯑꯩꯈꯣꯏꯅ ꯁ꯭ꯄꯣꯔꯠꯁ ꯏꯟꯖꯨꯔꯤ ꯇꯧꯕ ꯃꯇꯝꯗꯁꯨ ꯑꯩꯈꯣꯏꯒꯤ ꯌꯥꯝꯅ ꯇꯦꯛꯅꯣꯂꯣꯖꯤꯒꯤ ꯃꯇꯦꯡꯗꯒꯤ ꯑꯩꯈꯣꯏꯅ ꯈꯤꯇꯪ ꯇꯧꯔꯒꯁꯨ ꯑꯩꯈꯣꯏꯒꯤ ꯅꯥꯔꯤꯕ ꯑꯩꯈꯣꯏꯒꯤ ꯄꯦꯟꯗꯨ ꯑꯩꯈꯣꯏꯒꯤ ꯔꯤꯂꯤꯐ ꯑꯣꯏꯅꯅꯕ ꯑꯆꯧꯕ ꯊꯧꯗꯥꯡ ꯀꯌꯥ ꯑꯃ ꯂꯧꯋꯤ ꯐꯣꯔ ꯑꯦꯖꯥꯝꯄꯜ ꯑꯩꯈꯣꯏꯅ ꯖꯤꯝ ꯑꯃ ꯁꯥꯟꯅꯕ ꯃꯇꯝꯗ ꯖꯤꯝ ꯑꯁꯤꯗ ꯑꯩꯈꯣꯏꯒꯤ ꯍꯥꯏꯂꯤ ꯇꯦꯛꯅꯣꯂꯣꯖꯤꯒꯤ ꯑꯣꯏꯕ ꯏꯀ꯭ꯋꯤꯞꯃꯦꯟ ꯃꯌꯥꯝ ꯑꯃ ꯑꯩꯈꯣꯏꯅ ꯐꯡꯉꯤ ꯃꯔꯨꯑꯣꯏꯅ ꯍꯥꯟꯅ ꯑꯩꯈꯣꯏꯅ ꯂꯝꯖꯦꯟ ꯆꯦꯜꯂꯝꯕ ꯑꯗꯨ ꯑꯩꯈꯣꯏꯅ ꯇ꯭ꯔꯦꯗꯃꯤꯜꯟꯒꯤ ꯒꯤ ꯃꯇꯦꯡꯗꯒꯤ ꯑꯩꯈꯣꯏꯅ ꯆꯦꯟꯕ ꯉꯝꯕ ꯗꯤꯒꯗꯤꯁ ꯑꯩꯈꯣꯏꯅ ꯁꯥꯀꯜ ꯊꯧꯔꯝꯕ ꯑꯗꯨ ꯁꯥꯏꯀ꯭ꯂꯤꯡꯒꯤ ꯒꯤ ꯑꯩꯈꯣꯏꯒꯤ ꯃꯦꯆꯤꯟ ꯃꯌꯥꯝ ꯑꯃ ꯈꯤꯜꯂꯛꯄ ꯑꯁꯤꯅ ꯍꯦꯟꯅ ꯅꯨꯡꯉꯥꯏꯕ ꯑꯗꯒꯤꯗꯤ ꯑꯩꯈꯣꯏꯒꯤ ꯁꯥꯏꯀ꯭ꯂꯤꯡꯁꯤ ꯑꯩꯈꯣꯏꯅ ꯄꯨꯡ ꯑꯃꯒꯤ ꯃꯅꯨꯡꯗ ꯑꯩꯈꯣꯏꯅ ꯀꯌꯥ ꯌꯥꯝꯅ ꯊꯧꯕ ꯉꯝꯕꯒꯦ ꯁ꯭ꯄꯤꯠ ꯀꯌꯥ ꯌꯥꯝꯅ ꯍꯦꯟꯒꯠꯄꯒꯦ ꯍꯥꯏꯕꯒꯤ ꯃꯇꯥꯡꯗꯁꯨ ꯃꯥꯒꯤ ꯏꯟ ꯗꯤꯇꯦꯜꯁꯁꯤ ꯑꯩꯈꯣꯏꯒꯤ ꯇꯦꯛꯅꯣꯂꯣꯖꯤꯒꯤ ꯊ꯭ꯔꯨꯗꯒꯤ ꯑꯩꯈꯣꯏꯅ ꯈꯪꯕ ꯉꯝꯃꯤ ꯑꯗꯨꯒ ꯑꯈꯣꯏꯅ ꯑꯦꯕ꯭ꯔꯤ ꯁ꯭ꯄꯣꯔꯠꯁꯀꯤ ꯐꯤꯜ ꯈꯨꯗꯤꯡꯃꯛꯇ ꯑꯩꯈꯣꯏꯒꯤ ꯇꯦꯛꯅꯣꯂꯣꯖꯤ ꯍꯥꯏꯕꯁꯤ ꯌꯥꯝꯅ ꯏꯝꯄꯣꯔꯇꯦꯟ ꯑꯣꯏꯕ ꯄꯣꯠ ꯑꯃꯅꯤ ꯑꯗꯨꯗꯨꯅ ꯇꯦꯛꯅꯣꯂꯣꯖꯤ ꯍꯥꯏꯕꯁꯤ ꯌꯥꯎꯗꯕ ꯍꯧꯖꯤꯛꯀꯤ ꯃꯇꯝꯁꯤꯗꯗꯤ ꯏꯌꯥꯃꯛ ꯌꯥꯗ꯭ꯔꯦ ꯍꯥꯏꯅ ꯊꯝꯖꯒꯦ